ꯇ꯭ꯔꯦꯜ ꯔꯟꯅꯤꯡ ꯅꯠꯇ꯭ꯔꯒ ꯁ꯭ꯄ꯭꯭ꯔꯤꯟꯠ ꯏꯟꯇꯔꯚꯦꯜ ꯑꯇꯣꯞꯄ ꯆꯦꯟꯕꯒꯤ ꯍꯣꯠꯅꯈꯤꯕ ꯌꯥꯎꯔꯦ ꯃꯌꯥꯡ ꯏꯝꯐꯥꯜꯗꯒꯤ ꯍꯤꯌꯥꯡꯊꯥꯡꯐꯥꯎꯕ ꯂꯝꯖꯦꯜꯒꯤ ꯑꯃ ꯌꯥꯎꯈꯤ ꯑꯗꯣ ꯂꯝꯖꯦꯜ ꯑꯗꯨ ꯆꯦꯟꯕꯀꯥꯟꯗ ꯑꯩ ꯏꯁꯥꯃꯛ ꯁꯦꯀꯦꯟ ꯋꯤꯟꯅꯔ ꯑꯣꯏꯅ ꯇꯥꯈꯤ ꯑꯗꯨ ꯒꯤ ꯌꯥꯝꯅ ꯋꯥꯕ ꯑꯃꯗꯤ ꯑꯣꯏꯈꯤ ꯑꯗꯨꯕꯨ ꯏꯁꯥꯗ ꯀꯥꯟꯅꯕ ꯑꯃꯗꯤ ꯐꯪꯉꯤ ꯂꯝꯖꯦꯜ ꯆꯦꯟꯕ

ꯑꯃꯁꯨ ꯑꯣꯏꯍꯜꯂꯦ ꯂꯥꯏꯅꯥ ꯇꯤꯟꯅꯥ ꯀꯌꯥꯗꯩ ꯂꯥꯛꯀꯗꯕꯗꯩ ꯉꯥꯛꯊꯣꯛꯄꯁꯨ ꯉꯝꯍꯜꯂꯤ ꯑꯗꯨꯅ ꯍꯛꯆꯥꯡ ꯁꯖꯦꯟꯒꯨꯝꯕ ꯑꯣꯏꯕꯇ ꯅꯠꯇꯅ ꯌꯥꯝꯅ ꯏꯁꯥꯗ ꯅꯨꯡꯉꯥꯏꯖꯕ ꯌꯥꯝ ꯄꯨꯟꯁꯤ ꯁꯥꯡꯅ ꯍꯤꯡꯕ ꯉꯝꯍꯟꯕꯗꯁꯨ ꯃꯇꯦꯡ ꯑꯣꯏ